ꯃꯄꯥꯟ ꯂꯝꯗꯒꯤ ꯂꯥꯛꯄ ꯃꯤꯑꯣꯏꯁꯤꯡꯗ ꯀꯩ ꯍꯥꯏ ꯇꯥꯔꯦ ꯑꯩꯈꯣꯏꯒꯤ ꯀꯜꯆꯔ ꯍꯤꯁꯇ꯭ꯔꯤꯁꯤꯒꯤ ꯃꯔꯝꯗ ꯍꯦꯟꯅ ꯏꯟꯇ꯭ꯔꯦꯁ ꯂꯩꯕ ꯃꯤꯁꯤꯡꯗꯤ ꯃꯣꯏꯅ ꯆꯠꯄ ꯌꯥꯕ ꯃꯐꯝ ꯈꯔꯗꯤ ꯑꯗꯨꯝ ꯂꯩ ꯏꯍꯥꯟ ꯍꯥꯟꯕꯗ ꯀꯪꯂꯥꯗ ꯆꯠꯂꯒꯗꯤ ꯃꯣꯏꯅ ꯑꯩꯈꯣꯏꯒꯤ ꯊꯥꯏꯅꯒꯤ ꯕ꯭ꯔꯤꯇꯤꯁꯅ ꯑꯩꯈꯣꯏ ꯃꯅꯤꯄꯨꯔꯗ ꯂꯥꯛꯄꯀꯥꯟꯗ ꯃꯣꯏꯅ ꯁꯥꯔꯝꯕ ꯌꯨꯝꯂꯩ ꯀꯩꯔꯩ ꯑꯥꯔꯀꯤꯇꯦꯛꯆꯔ ꯐꯅꯌꯥꯝ ꯎꯕ ꯐꯪꯉꯅꯤ ꯑꯗꯨꯒꯤ ꯃꯊꯛꯇ ꯑꯩꯈꯣꯏꯒꯤ ꯑꯩꯈꯣꯏꯒꯤ ꯂꯣꯀꯜ ꯗꯤꯇꯤ ꯋꯔꯁꯤꯞꯁꯦ ꯎꯃꯪ ꯂꯥꯏ ꯋꯔꯁꯤꯞꯀꯤ ꯃꯃꯤ ꯑꯃꯁꯨ ꯐꯖꯅ ꯇꯥꯔꯦ ꯕꯤꯀꯁ ꯀꯪꯂꯥ ꯃꯅꯨꯡꯗ ꯑꯩꯈꯣꯏꯒꯤ ꯎꯃꯪ ꯂꯥꯏ ꯃꯔꯨꯑꯣꯏꯕ ꯑꯆꯧ ꯑꯆꯧꯕ ꯂꯩ ꯑꯗꯨꯅ ꯀꯃꯥꯏꯅ ꯋꯔꯁꯤꯞ ꯇꯧꯏ ꯑꯗꯨꯒ ꯃꯣꯏꯒꯤ ꯂꯥꯏꯐꯝꯅ ꯀꯃꯥꯏꯅ ꯁꯥꯏ ꯑꯗꯨꯒꯤ ꯆꯠꯅꯕꯤ ꯑꯃꯁꯨ ꯃꯣꯏ ꯈꯪꯕ ꯐꯪꯉꯅꯤ ꯑꯗꯒꯤꯗꯤ ꯒꯣꯕꯤꯟꯗꯖꯤ ꯇꯦꯝꯄꯜ ꯀꯣꯅꯨꯡ ꯃꯃꯥꯡ ꯁꯤꯗꯁꯨ ꯇꯦꯝꯄꯜꯒꯤ ꯁ꯭ꯇ꯭ꯔꯛꯆꯔ ꯀꯩ ꯀꯥꯗꯣ ꯍꯧꯖꯤꯛ ꯌꯥꯝꯅ ꯐꯖꯔꯦ ꯑꯗꯒꯤ ꯋꯔꯁꯤꯞ ꯇꯧꯕ ꯅꯤꯌꯣꯝ ꯅꯤꯌꯣꯝ ꯍꯥꯏꯕꯗꯤ ꯀꯔꯝꯕ ꯂꯥꯏꯅ ꯍꯥꯟꯅ ꯈꯣꯏꯔꯝꯅꯤ ꯀꯔꯝꯕꯗ ꯂꯣꯏꯁꯟꯒꯅꯤ ꯑꯗꯨꯃꯁꯨ ꯃꯣꯏ ꯐꯖꯅ ꯗꯦꯠ ꯑꯣꯜꯁꯣ ꯏꯁ ꯄꯥꯔꯠ ꯑꯣꯐ ꯑꯥꯔ ꯍꯤꯁꯇ꯭ꯔꯤ ꯑꯦꯟ ꯀꯜꯆꯔ ꯁꯣ ꯑꯗꯨꯃꯁꯨ ꯃꯣꯏ ꯐꯖꯅ ꯈꯪꯉꯅꯤ ꯑꯗꯒꯤ ꯑꯥꯔ ꯀꯦ ꯁꯤ ꯑꯦꯁ ꯃ꯭ꯌꯨꯖ꯭ꯌꯝꯁꯨ ꯂꯩ ꯀꯩꯁꯥꯝꯊꯣꯛꯗ ꯑꯗꯨꯗ ꯆꯠꯄꯗ ꯊꯥꯏꯅ ꯑꯥꯔ ꯀꯦ ꯁꯤ ꯑꯦꯁꯅ ꯎꯈꯤꯕ ꯃꯥꯒꯤ ꯃꯙꯧꯅ ꯎꯈꯤꯕ ꯀꯩ ꯀꯥ ꯃꯌꯥꯝ ꯍꯥꯏꯕꯗꯤ ꯕ꯭ꯔꯤꯇꯤꯁꯔꯁꯤꯡꯅ ꯑꯩꯈꯣꯏꯒꯤ ꯃꯅꯤꯞꯨꯔꯗ ꯂꯥꯛꯑꯒ ꯂꯥꯟꯗꯥꯔꯝꯕ ꯃꯑꯣꯡ ꯑꯗꯒꯤ ꯑꯩꯈꯣꯏꯒꯤ ꯃꯩꯇꯩꯒꯤ ꯑꯩꯈꯣꯏꯒꯤ ꯃꯩꯇꯩ ꯃꯨꯈ ꯃꯅꯤꯄꯨꯔꯤꯁꯤꯡ ꯍꯥꯏ ꯇꯥꯔꯦ ꯁꯤꯅ ꯀꯃꯥꯏꯅ ꯔꯤꯕꯣꯜꯠ ꯇꯧꯔꯝꯕ ꯑꯗꯨ ꯀꯩ ꯀꯥꯗꯣ ꯃꯥꯏ ꯄꯦꯟꯇꯤꯡꯁꯇ ꯑꯗꯨꯝ ꯁꯤꯔꯤꯁ ꯕꯥꯏ ꯁꯤꯔꯤꯁ ꯐꯖꯅ ꯗꯤꯄꯤꯛ ꯇꯧꯔꯒ ꯊꯝꯕꯅꯦ ꯁꯣ ꯑꯗꯨ ꯆꯠꯄꯀꯥꯟꯗ ꯑꯗꯨꯝ ꯑꯩꯈꯣꯏꯒꯤ ꯍꯤꯁꯇ꯭ꯔꯤꯒꯤ ꯌꯥꯝꯅ ꯃꯦꯖꯔ ꯑꯣꯏꯕ ꯁꯔꯨꯛ ꯑꯃꯗꯤ ꯃꯣꯏ ꯎꯕ ꯐꯪꯉꯅꯤ